ꯃꯅꯤꯄꯨꯔꯤ ꯂꯣꯟꯗ ꯇ꯭ꯔꯥꯟꯁꯂꯦꯠ ꯇꯧꯔꯒ ꯄꯥꯕ ꯍꯥꯏꯔꯗꯤ ꯂꯥꯏꯔꯤꯛ ꯑꯃꯈꯛ ꯂꯩꯖꯩ ꯋꯤꯡꯁ ꯑꯣꯐ ꯐꯤꯌꯔ ꯍꯥꯏꯔꯤꯕ ꯂꯥꯏꯔꯤꯛ ꯑꯁꯤ ꯌꯥꯝꯅ ꯅꯨꯡꯉꯥꯏꯕ ꯂꯥꯏꯔꯤꯛ ꯑꯃꯈꯛ ꯑꯣꯏꯖꯩ ꯑꯩꯅ ꯏꯪꯂꯤꯁꯇ ꯌꯥꯝ ꯏꯪꯂꯤꯁꯇ ꯄꯥꯖꯔꯝꯃꯤ ꯏꯪꯂꯤꯁꯇ ꯄꯥꯔ ꯃꯇꯨꯡꯗ ꯋꯥꯍꯩ ꯈꯪꯖꯗꯕ ꯒ꯭ꯌꯥꯟ ꯇꯥꯖꯗꯕ ꯑꯩꯅ ꯄꯥꯔꯨꯕ ꯀꯥꯟꯗ ꯑꯩꯉꯣꯟꯗ ꯂꯧꯁꯤꯟꯕ ꯉꯝꯖꯗꯕ ꯋꯥꯍꯩ ꯀꯌꯥ ꯑꯃ ꯂꯩ ꯑꯗꯨꯕꯨ ꯑꯩꯅ ꯃꯅꯤꯄꯨꯔꯤꯒꯤ ꯂꯣꯜ ꯑꯁꯤꯗ ꯄꯥꯖꯔꯨꯕ ꯀꯥꯟꯗꯗꯤ ꯌꯥꯝꯅꯁꯨ ꯑꯩꯉꯣꯟꯗ ꯌꯥꯝꯅꯁꯨ ꯅꯨꯡꯉꯥꯏꯖꯕ ꯒ꯭ꯌꯥꯟꯁꯨ ꯌꯥꯝ ꯇꯥꯕꯁꯨ ꯍꯦꯟꯕ ꯑꯗꯨꯒ ꯑꯩꯉꯣꯟꯗꯁꯨ ꯌꯥꯝꯅ ꯏꯊꯧꯅꯥ ꯄꯤꯕ ꯑꯗꯨꯒ ꯃꯗꯨꯒꯤ ꯂꯥꯏꯔꯤꯛꯁꯦ ꯑꯩꯅ ꯍꯟꯖꯤꯟ ꯍꯟꯖꯤꯟ ꯍꯟꯖꯤꯟ ꯄꯥꯅꯤꯡꯕꯒꯤ ꯑꯩꯉꯣꯟꯗ ꯋꯥꯈꯜ ꯌꯥꯝ ꯄꯣꯛꯆꯩ ꯌꯥꯝꯅꯁꯨ ꯏꯁꯥꯗ ꯌꯥꯝꯅ ꯌꯥꯝꯅ ꯈꯨꯗꯣꯡꯆꯥꯕꯁꯨ ꯄꯤꯖꯩ ꯍꯥꯏꯅ ꯈꯜꯂꯤ ꯃꯁꯤꯒꯤ ꯂꯥꯏꯔꯤꯛ ꯍꯥꯏꯔꯤꯕꯁꯦ ꯑꯩꯉꯣꯟꯗ ꯌꯥꯝꯅ ꯌꯥꯝꯅ ꯅꯨꯡꯉꯥꯏꯖꯕ ꯑꯃꯈꯛ ꯑꯣꯏꯖꯩ ꯃꯁꯤ ꯂꯥꯏꯔꯤꯛ ꯄꯥꯕꯗ